ꯌꯥꯅꯤ ꯀꯅꯥ ꯍꯥꯏꯕꯤꯌꯨ ꯑꯧ ꯃꯥꯅꯦ ꯍꯥꯏꯕꯤꯌꯨ ꯑꯥ ꯀꯔꯝꯕ ꯀꯥꯔꯅꯣ ꯎꯝ ꯑꯣ ꯃꯣꯗꯦꯜꯗꯤ ꯑꯣ ꯃꯣꯗꯦꯜꯁꯦ ꯇ꯭ꯔꯤꯄꯜ ꯐꯣꯔ ꯑꯣꯏꯗꯣꯏꯕ ꯃꯣꯗꯦꯜꯗꯤ ꯇ꯭ꯔꯤꯄꯜ ꯐꯣꯔ ꯑꯣꯏꯅ ꯂꯩꯔꯣꯏꯌꯦ ꯃꯣꯗꯦꯜ ꯍꯥꯏꯗꯤꯀꯣ ꯒꯥꯔꯤꯒꯤ ꯀꯩꯅꯣꯗ ꯍꯥꯏꯕꯤꯌꯣ ꯁꯣꯛꯇꯣ ꯒꯥꯔꯤꯗꯣ ꯄꯨꯊꯣꯛꯄꯗꯣ ꯂꯩꯗꯅꯀꯣ ꯃꯣꯗꯦꯜ ꯅꯝꯕꯔ ꯇꯨ ꯊꯥꯎꯖꯟ ꯅꯥꯏꯟꯒꯤꯅꯤ ꯑꯣꯔ ꯇ꯭ꯋꯦꯟꯇꯤ ꯇ꯭ꯋꯦꯟꯇꯤꯒꯤꯅꯤ ꯂꯩꯗꯅꯀꯣ ꯑꯗꯨ ꯀꯌꯥ ꯑꯣꯏꯕꯤꯕꯅꯣ ꯁꯣꯝ ꯆꯦꯗꯨꯗ ꯃꯨꯟꯅ ꯌꯦꯡꯕꯤꯌꯨꯅꯦ ꯍꯣꯏ ꯍꯣꯏ ꯍꯣꯏ ꯎꯝ ꯑꯣ ꯌꯥꯅꯤ ꯃꯈꯥ ꯍꯥꯏꯕꯤꯌꯨ

ꯂꯧꯕꯗꯤ ꯆꯍꯤ ꯀꯌꯥꯒꯨꯝꯕ ꯁꯨꯔꯒꯦ ꯑꯣ ꯑꯃ ꯃꯈꯥꯏꯐꯧ ꯁꯨꯗ꯭ꯔꯤ ꯑꯗꯨꯒ ꯁꯥꯔꯕꯤꯁꯤꯡꯗꯤ ꯑꯥ ꯑꯃꯨꯛꯐꯥꯎ ꯇꯧꯗ꯭ꯔꯤꯑꯕꯀꯣ ꯑꯣ ꯌꯥꯅꯤ ꯑꯗꯣ ꯍꯌꯦꯡ ꯍꯥꯡꯆꯤꯠ ꯉꯁꯤ ꯅꯣꯡꯅꯤꯅꯤꯁꯤꯗ ꯍꯦꯛꯇ ꯂꯥꯛꯄꯤꯒꯦ ꯍꯥꯏꯕꯒꯤ ꯋꯥꯔꯥ

ꯑꯥ ꯑꯣ ꯌꯥꯒꯅꯤ ꯑꯗꯣ ꯒꯥꯔꯤꯗꯣ ꯅꯝꯕꯔꯁꯨ ꯂꯧꯕꯤꯔꯝꯗꯧ ꯃꯥꯟꯗ꯭ꯔꯤ ꯆꯍꯤ ꯑꯃ ꯇꯪꯈꯥꯏ ꯐꯥꯗ꯭ꯔꯗꯤ ꯑꯣ ꯌꯥꯅꯤ ꯌꯥꯅꯤ ꯂꯥꯛꯄꯤꯔꯣ ꯑꯗꯣ ꯒꯥꯔꯤ ꯑꯆꯧꯕꯒꯤ ꯁꯥꯔꯚꯤꯁꯁꯤꯡꯁꯤꯗꯤꯀꯣ ꯉꯁꯥꯏꯒꯤ ꯍꯦꯛꯇ ꯄꯨꯡ ꯑꯃ ꯑꯅꯤꯗ ꯍꯦꯛꯇ ꯁꯦꯝꯃꯒ ꯂꯣꯏꯕ ꯉꯝꯗꯦꯕꯀꯣ ꯁꯥꯔꯚꯤꯁ ꯇꯧꯕꯁꯦ ꯑꯗꯨꯅ ꯌꯥꯔꯤꯝꯈꯩꯗꯤ ꯄꯨꯡ ꯇꯔꯥꯒꯤ ꯃꯃꯥꯡꯁꯦ ꯑꯁꯤꯗ ꯌꯧꯕꯤꯔꯛꯑꯣ ꯑꯗꯨꯒ ꯉꯥꯏꯔꯒ ꯁꯤꯟꯒꯗꯕ ꯑꯣꯏꯕꯅꯤꯅ ꯁꯥꯔꯚꯤꯁꯁꯤꯡ ꯇꯥꯏꯃꯤꯡꯗꯤ ꯑꯗꯨꯝ ꯀꯨꯏꯌꯦꯕ ꯑꯌꯥꯝꯕꯅ ꯑꯗꯒꯤ ꯅꯝꯕꯔ ꯅꯨꯡꯕꯔ ꯑꯗꯩ ꯑꯋꯥꯠꯄ ꯅꯣꯏ ꯑꯦꯛꯁꯦꯁꯔꯤꯁ ꯃꯌꯥꯝ ꯑꯃ ꯋꯥꯠꯂꯤ ꯍꯥꯏꯕꯅꯤꯅꯀꯣ ꯑꯗꯨꯒꯨꯝꯕ ꯃꯌꯥꯝꯗꯨ ꯌꯦꯡꯉꯒ ꯇꯧꯔꯤꯅꯤꯅ ꯑꯗꯨꯅ ꯈꯔ ꯉꯟꯅ ꯂꯥꯛꯄꯤꯌꯣ ꯑꯗꯣ ꯊꯥꯔꯗꯣ ꯀꯔꯤ ꯀꯂꯔꯅꯣ ꯕ꯭ꯂꯦꯛ ꯀꯂꯔ ꯑꯗꯣ ꯀꯔꯤ ꯂꯝꯗꯒꯤꯅꯣ ꯀꯔꯤ ꯂꯝꯗꯩꯅꯣ ꯒꯥꯔꯤ ꯂꯧꯕꯤꯔꯨꯕꯁꯤꯕꯣ

ꯑꯣ ꯑꯗꯨꯗꯤ ꯌꯥꯅꯤ ꯑꯗꯨꯝ ꯑꯥ ꯂꯥꯛꯄꯤꯔꯣ ꯑꯗꯨꯝ ꯂꯥꯛꯄꯗꯤ ꯃꯤ ꯀꯌꯥꯒꯨꯝꯕ ꯂꯥꯛꯇꯣꯏꯅꯣ

ꯎꯝ ꯑꯥ ꯁꯥꯔꯚꯤꯁꯤꯡꯗ ꯌꯥꯎꯒꯅꯤ ꯑꯗꯣ ꯁꯥꯔꯚꯤꯁꯤꯡꯗ ꯌꯥꯎꯕꯁꯤꯗꯀꯣ ꯑꯩꯈꯣꯏꯒꯤ ꯄꯣꯠ ꯑꯩꯈꯣꯏꯅ ꯑꯗꯨꯗꯨ ꯍꯥꯞꯆꯤꯟꯒꯗꯧꯔꯤꯕ ꯑꯦꯛꯁꯦꯁꯔꯤꯁ ꯃꯈꯩꯗꯣ ꯑꯗꯨ ꯉꯁꯥꯏꯒꯤ ꯒꯥꯔꯤꯗꯨꯒꯤ ꯃꯥꯒꯤ ꯆꯦꯗꯨ ꯌꯦꯡꯉꯕ ꯃꯇꯨꯡꯗ ꯃꯥꯒꯤ ꯍꯥꯞꯀꯗꯕ ꯄꯣꯠ ꯑꯋꯥꯠꯄ ꯑꯩꯈꯣꯏꯅ ꯄꯤꯒꯗꯕ ꯀꯝꯄꯅꯤꯅ ꯄꯤꯔꯛꯀꯗꯕ ꯍꯥꯏꯕ ꯑꯃ ꯂꯩꯌꯦꯕꯀꯣ ꯐ꯭ꯔꯤ ꯑꯣꯏꯅ ꯍꯥꯞꯀꯗꯕ ꯑꯃ ꯑꯗꯒꯤ ꯍꯥꯞꯄꯣꯏꯗꯕ ꯌꯥꯎꯔꯝꯕꯁꯨ ꯌꯥꯎꯋꯦꯕꯀꯣ ꯑꯗꯨꯒꯤ ꯃꯇꯨꯡ ꯏꯟꯅ ꯌꯦꯡꯉꯒ ꯄꯩꯁꯥꯗꯨ ꯑꯗꯨꯃꯥꯏꯅ ꯂꯥꯛꯑꯅꯤ ꯑꯥ ꯐꯔꯦ ꯐꯔꯦ ꯑꯗꯨꯗꯤ ꯑꯥ ꯊꯝꯃꯦ ꯊꯝꯃꯦ ꯎꯝ